ꯑꯩꯅ ꯉꯥ ꯐꯥꯕꯒꯤ ꯁꯤꯟꯐꯝ ꯑꯣꯏꯅ ꯍꯣꯠꯅꯖꯕꯗ ꯄꯨꯛꯅꯤꯡ ꯆꯤꯡꯁꯟ ꯅꯤꯡꯉꯥꯏ ꯑꯣꯏꯕꯁꯤ ꯉꯥ ꯌꯥꯝꯅ ꯐꯥꯔꯛꯄꯒꯤ ꯃꯇꯥꯡ ꯑꯃ ꯂꯩꯖꯔꯦ ꯑꯗꯨꯒ ꯉꯥꯁꯤꯡ ꯑꯗꯣ ꯂꯂꯣꯟꯕꯤꯅ ꯂꯧꯕ ꯂꯥꯛꯄ ꯃꯇꯝꯗ ꯄꯩꯁꯥ ꯑꯣꯟꯊꯣꯛꯆꯕ ꯑꯗꯨꯁꯨ ꯑꯩꯅ ꯌꯥꯝꯅ ꯄꯨꯛꯅꯤꯡ ꯆꯤꯡꯁꯟꯅꯤꯡꯉꯥꯏ ꯑꯣꯏꯕ ꯑꯃꯅꯤ ꯍꯥꯏꯅ ꯍꯥꯏꯖꯒꯦ ꯑꯗꯨꯒ ꯁꯤꯟꯐꯝ ꯈꯨꯗꯤꯡꯃꯛ ꯈꯦꯠꯅꯩ ꯑꯃꯒ ꯑꯃꯒ ꯑꯃꯠꯇ ꯃꯥꯟꯅꯗꯦ ꯍꯥꯏꯅ ꯊꯝꯖꯒꯦ